ꯑꯩꯅ ꯕꯖꯥꯔꯗꯒꯤ ꯐꯣꯔꯃꯦꯜ ꯄꯦꯟ ꯂꯩꯔꯛꯄꯅꯦ ꯈꯣꯡꯒ꯭ꯔꯥꯎ ꯃꯆꯨꯅ ꯕ꯭ꯂꯦꯛꯅꯦ ꯑꯗꯨꯒ ꯑꯩꯒꯤ ꯋꯦꯁꯀꯤ ꯁꯥꯖꯅ ꯊꯥꯔꯇꯤ ꯇꯨꯅꯦ ꯃꯃꯜꯅ ꯂꯨꯄꯥ ꯂꯤꯁꯤꯡ ꯑꯃ ꯆꯅꯤꯈꯛ ꯄꯤ ꯈꯣꯡꯒ꯭ꯔꯥꯎ ꯐꯣꯔꯃꯦꯜ ꯑꯁꯤ ꯑꯩꯈꯣꯏꯒꯤ ꯐꯣꯔꯃꯦꯜ ꯁꯨꯁꯀꯁꯨ ꯇꯣꯡꯕꯗ ꯁꯦꯠꯄꯗ ꯌꯥꯝꯅ ꯐꯖꯩ ꯀꯦꯖꯨꯋꯦꯜ ꯁꯨꯁꯀ ꯁꯦꯠꯄꯗꯁꯨ ꯌꯥꯝꯅ ꯐꯖꯩ ꯆꯝꯄꯜꯒ ꯁꯦꯠꯂꯁꯨ ꯐꯖꯩ ꯂꯣꯐꯔꯒ ꯁꯦꯠꯂꯁꯨ ꯐꯖꯩ ꯐꯨꯔꯤꯠꯁꯨ ꯈꯪꯏ ꯐꯨꯔꯤꯠꯁꯨ ꯈꯪꯗꯦ ꯑꯃꯒ ꯑꯃꯒ ꯍꯦꯛꯇ ꯈꯪꯗꯦ ꯏꯆꯟꯗ ꯆꯟꯅꯩ ꯑꯩꯅ ꯂꯨꯍꯣꯡꯕ ꯆꯠꯄꯗ ꯁꯦꯠꯂꯁꯨ ꯐꯖꯩ ꯐꯤꯒꯔ ꯁꯥꯔꯠꯀ ꯂꯤꯠꯂꯁꯨ ꯐꯖꯩ ꯇꯤ ꯁꯥꯔꯠꯀ ꯂꯤꯠꯂꯁꯨ ꯆꯥꯟꯅꯩ ꯐꯣꯔꯃꯦꯜ ꯁꯥꯔꯠꯀꯁꯨ ꯆꯥꯟꯅꯩ ꯀꯣꯠꯀ ꯁꯦꯠꯂꯁꯨ ꯆꯥꯟꯅꯩ ꯀꯨꯔꯇꯥꯒ ꯁꯦꯠꯂꯁꯨ ꯑꯗꯨꯝ ꯆꯥꯟꯅꯩ ꯐꯖꯕꯁꯨ ꯌꯥꯝꯅ ꯐꯖꯩ ꯈꯣꯡꯒ꯭ꯔꯥꯎꯁꯦ ꯃꯃꯜꯁꯤꯒ ꯌꯥꯝ ꯆꯥꯟꯅꯗꯦ ꯌꯥꯝꯅ ꯍꯣꯡꯉꯤ ꯑꯩꯅ ꯁꯦꯠꯂꯨꯕ ꯃꯇꯝꯗ ꯏꯃꯥꯅꯕꯁꯤꯡꯅ ꯌꯥꯝꯅ ꯐꯖꯩ ꯍꯥꯏꯔꯛꯑꯦ ꯁꯦꯠꯄ ꯃꯇꯝꯗꯁꯨ ꯌꯥꯝꯅ ꯅꯨꯡꯉꯥꯏ ꯀꯥꯂꯦꯟꯒ ꯑꯣꯏꯕꯅꯤꯅ ꯁꯦꯠꯄ ꯃꯇꯝꯗ ꯏꯪ ꯏꯪ ꯂꯥꯎꯔꯒ ꯁꯦꯠꯄ ꯌꯥꯝ ꯅꯨꯡꯉꯥꯏ ꯌꯥꯡꯁꯨ ꯌꯥꯡꯉꯤ ꯁꯦꯠꯄꯗ ꯂꯨꯝꯕ ꯑꯩꯉꯣꯟꯗ ꯁꯦꯠꯄꯗ ꯅꯨꯡꯉꯥꯏꯇꯕ ꯑꯗꯨꯝꯕ ꯀꯔꯤꯝ ꯂꯩꯇꯦ ꯁꯨꯝꯕ ꯈꯣꯡꯒ꯭ꯔꯥꯎꯁꯤꯗꯤ ꯃꯔꯤ ꯃꯉꯥ ꯂꯩꯁꯤꯜꯂ ꯊꯝꯃꯁꯨ ꯄꯩꯁꯥ ꯄꯥꯝꯄꯨꯗꯦ ꯁꯦꯠꯄ ꯌꯥꯝ ꯅꯨꯡꯉꯥꯏ ꯑꯩꯅ ꯑꯣꯐꯤꯁ ꯀꯥꯔꯁꯨ ꯁꯦꯠꯄꯗ ꯐꯖꯩ ꯀꯨꯔꯇꯥꯒ ꯄꯥꯔꯁꯨ ꯐꯖꯩ ꯏꯃꯥꯟꯅꯕꯒ ꯀꯣꯏꯕ ꯆꯠꯄꯗꯁꯨ ꯐꯖꯩ ꯁꯦꯠꯄ ꯆꯥꯟꯅꯩ ꯑꯁꯤꯕꯒꯤ ꯆꯠꯂꯁꯨ ꯑꯗꯨꯝ ꯆꯥꯟꯅꯩ ꯌꯥꯝꯅ ꯐꯖꯕ ꯈꯣꯡꯒ꯭ꯔꯥꯎꯅꯦ ꯌꯥꯝꯅ ꯃꯃꯜ ꯍꯣꯡꯕ ꯈꯣꯡꯒ꯭ꯔꯥꯎꯅꯦ ꯁꯨꯝꯕ ꯂꯩꯕꯗꯗꯤ ꯑꯩꯅ ꯃꯃꯜꯁꯦ ꯌꯥꯝꯅ ꯍꯣꯡꯉꯦꯅ ꯈꯜꯂꯦ